ꯃꯅꯤꯄꯨꯔꯤ ꯂꯣꯟꯗ ꯅꯨꯡꯇꯤꯒꯤ ꯋꯥ ꯉꯥꯡꯕꯗ ꯁꯤꯖꯤꯟꯅꯕ ꯋꯥꯔꯣꯜꯁꯤꯡ ꯁꯝꯇꯛꯅ ꯍꯥꯏꯔꯕꯗ ꯑꯩ ꯆꯥꯛ ꯌꯥꯝꯅ ꯂꯥꯝꯃꯦ ꯇꯨꯝ ꯍꯧꯒꯠꯂꯣ ꯆꯠꯂꯁꯤ ꯀꯗꯥꯏꯗ ꯂꯦꯡꯕꯤꯒꯗꯕꯅꯣ ꯐꯝꯂꯣ ꯂꯥꯛꯑꯣ ꯂꯦꯞꯄꯣ ꯆꯥꯅꯤꯡꯕ꯭ꯔꯥ ꯆꯠꯂꯁꯤꯔꯥ ꯀꯩ ꯂꯝ ꯌꯧꯒꯗꯧꯕꯅꯣ ꯑꯩ ꯂꯥꯛꯂꯔꯣꯏ ꯑꯩꯁꯨ ꯅꯇꯨꯡ ꯏꯜꯂꯛꯀꯦ ꯃꯌꯥꯝ ꯑꯩ ꯂꯩꯖꯍꯧꯔꯒꯦ